ꯑꯣꯔꯒꯥꯅꯤꯛ ꯍꯥꯏꯗꯤ ꯁꯟꯊꯤꯒꯨꯝꯕ ꯑꯗꯨꯒ ꯑꯩꯈꯣꯏꯅ ꯀꯤꯠꯆꯟꯗ ꯁꯦꯝꯕ ꯀꯤꯠꯆꯟꯒꯤ ꯚꯤꯖꯤꯇꯦꯕꯜ ꯁꯦꯝꯕ ꯈꯣꯠꯄ ꯑꯔꯦꯝꯕ ꯃꯌꯥꯝꯁꯦ ꯑꯩꯈꯣꯏ ꯍꯨꯟꯗꯣꯛꯐꯝꯗ ꯊꯝꯃꯒ ꯑꯩꯈꯣꯏ ꯂꯧ ꯎꯕ ꯃꯇꯝꯗ ꯆꯥꯏꯔꯒ ꯑꯗꯨꯗ ꯑꯣꯏꯅ ꯑꯩ ꯌꯥꯝ ꯀꯟꯅ ꯁꯤꯖꯤꯟꯅꯍꯟꯅꯤꯡꯉꯤ ꯑꯗꯨꯅ ꯑꯩꯈꯣꯏ ꯏꯁꯥ ꯏꯎ ꯐꯕ ꯑꯗꯒꯤ ꯇꯨꯡꯗ ꯑꯐꯕ ꯃꯁꯥ ꯃꯎ ꯐꯕ ꯈꯨꯟꯅꯥꯏ ꯑꯃ ꯁꯦꯝꯂꯛꯀꯅꯤ ꯍꯥꯏꯅ ꯊꯥꯖꯩ